ꯌꯣꯔ ꯀꯣꯜ ꯍꯜꯂꯣ ꯁꯤꯒꯤ ꯁꯄ꯭ꯂꯥꯏꯌꯔ ꯑꯣꯏꯗꯣꯏꯔꯥ ꯑꯣ ꯑꯣ ꯑꯩ ꯇꯣꯇꯤꯅꯦ ꯇꯣꯇꯤ ꯂꯧꯁꯤꯟꯕꯅꯦꯕꯀꯣ ꯑꯩꯒꯤꯁꯦ ꯀꯥꯡꯄꯣꯛꯄꯤꯗ ꯂꯧꯁꯤꯟꯕꯅꯤ ꯑꯗꯨꯒꯤꯗꯣ ꯑꯩꯒꯤꯁꯦ ꯑꯥ ꯇꯣꯇꯤ ꯂꯧꯁꯤꯟꯕꯅꯦꯕꯀꯣ ꯑꯗꯨꯒꯤꯗꯨꯗ ꯍꯜꯂꯣ ꯇꯥꯕꯤꯕ꯭ꯔꯥ ꯑꯣ ꯑꯩꯒꯤꯁꯦ ꯇꯣꯇꯤ ꯂꯧꯁꯤꯟꯕꯅꯦꯕꯀꯣ ꯑꯗꯨꯒꯤꯗꯨꯗ ꯑꯥ ꯑꯥ ꯏꯁꯤꯡꯁꯦ ꯀꯩꯅꯣ ꯇꯧꯕ ꯍꯥꯏꯇꯔꯦ ꯍꯟꯗꯛꯁꯦ ꯌꯥꯝꯅ ꯂꯩꯅꯥꯡ ꯑꯣꯏꯅ ꯂꯥꯛꯄ ꯁꯤꯒꯤꯁꯦ ꯀꯃꯥꯏꯅ ꯀꯃꯥꯏꯅ ꯇꯧꯕꯅꯣ ꯀꯃꯥꯏꯅ ꯀꯃꯥꯏꯅ ꯇꯧꯗꯣꯏꯅꯣ ꯑꯣ ꯂꯩꯅꯥꯡ ꯑꯣꯏ ꯀꯩꯀꯣꯏ ꯂꯥꯛꯑꯦꯕ ꯏꯁꯤꯡꯁꯦ ꯍꯟꯗꯛꯁꯦ ꯑꯗꯨꯒꯤꯗꯣ ꯁꯤꯒꯤꯁꯦ ꯑꯥ ꯀꯩꯅꯣ ꯍꯟꯗꯛꯀꯤ ꯅꯣꯡ ꯈꯔ ꯆꯨꯒꯤꯕꯒꯤ ꯑꯣꯏꯗꯣꯏꯔꯥ ꯅꯠꯇ꯭ꯔꯒ ꯀꯃꯥꯏꯅ ꯇꯧꯗꯅ ꯑꯥ ꯀꯃꯥꯏꯅ ꯇꯧ ꯂꯥꯛꯂꯤꯅꯣꯅ ꯅꯠꯇ꯭ꯔꯒ ꯑꯩꯈꯣꯏ ꯁ꯭ꯋꯥꯏꯗ ꯂꯤꯛ ꯇꯠꯄ꯭ꯔꯥ ꯑꯗꯨ ꯑꯃꯨꯛꯇ ꯌꯦꯡꯁꯤꯟꯍꯟꯅꯤꯡꯕ ꯑꯣ ꯑꯗꯨꯒꯤꯗꯣ ꯑꯗꯨꯗꯤ ꯑꯥ ꯁꯣꯝ ꯁꯣꯝꯅ ꯐꯖꯅ ꯑꯃꯨꯛꯇ ꯌꯦꯡꯍꯟꯕꯤꯔꯣ ꯑꯃꯨꯛꯇ ꯏꯁꯤꯡꯗꯣ ꯐꯖꯅ ꯊꯥꯕꯤꯔꯛꯅꯕꯅ ꯍꯥꯏꯅꯤꯡꯕ ꯑꯩꯁꯦ ꯁꯣꯝꯗꯗꯤ ꯑꯩꯈꯣꯏꯒꯤꯗꯤ ꯑꯩꯈꯣꯏꯒꯤꯗꯤ ꯏꯁꯤꯡꯗꯣ ꯑꯩꯈꯣꯏꯒꯤꯗꯤ ꯏꯁꯤꯡꯗꯣ ꯑꯗꯨꯒꯤ ꯇꯣꯇꯤꯒꯤ ꯏꯁꯤꯡꯗꯨꯅ ꯑꯗꯨꯝ ꯃꯦꯟ ꯑꯣꯏꯅ ꯃꯤ ꯏꯃꯨꯡꯒꯤ ꯄꯨꯕ ꯎꯝ ꯐꯤꯁꯨ ꯐꯤꯁꯥꯝꯕ ꯀꯩꯀꯥ ꯂꯣꯏ ꯇꯧꯕꯅꯤꯅꯅꯦ ꯑꯗꯨꯗꯩꯗꯤ ꯆꯥꯕꯒꯤ ꯊꯛꯄꯒꯤ ꯂꯣꯏ ꯇꯧꯋꯦꯕꯀꯣ ꯑꯩꯈꯣꯏꯗꯤ ꯇꯣꯇꯤꯁꯤꯅ ꯃꯦꯟ ꯑꯣꯏꯅ ꯑꯗꯨꯝ ꯑꯇꯣꯞꯄ ꯏꯁꯤꯡꯁꯦ ꯂꯧꯅꯗꯕ ꯑꯗꯨꯒꯤꯗꯨꯗ ꯇꯣꯇꯤꯗꯨꯗ ꯑꯗꯨꯝ ꯀꯩꯅꯣ ꯇꯧꯕꯁꯤꯗ ꯂꯧꯕꯁꯤꯗ ꯑꯗꯨꯃꯥꯏꯅ ꯂꯩꯅꯥꯡ ꯑꯣꯏꯅ ꯂꯥꯛꯂꯒꯗꯤ ꯑꯩꯈꯣꯏꯒꯤ ꯆꯥꯅ ꯊꯛꯅꯕꯁꯤꯗ ꯂꯩꯅꯥꯡ ꯑꯣꯏꯕꯗꯤ ꯁꯤꯖꯤꯟꯅꯕ ꯌꯥꯗꯦꯗꯅ ꯍꯣꯏ ꯑꯗꯣ ꯐꯖꯅ ꯑꯗꯨꯝ ꯀꯩꯅꯣ ꯇꯧꯕꯤꯔꯛꯑꯣ ꯁꯣꯝꯅꯁꯨ ꯐꯖꯅ ꯍꯥꯏꯕꯤꯔꯣ ꯁꯣꯝꯒꯤ

ꯃꯊꯪꯒꯤ ꯀꯩꯅꯣꯒꯤ ꯃꯊꯪꯒꯤꯁꯦ ꯃꯊꯪ ꯃꯊꯪ ꯁꯟꯗꯦꯒꯤꯗ ꯃꯊꯪ ꯁꯟꯗꯦꯒꯤꯗ ꯀꯩꯅꯣ ꯇꯧꯗꯣꯏ ꯅꯠꯇ꯭ꯔꯣ ꯊꯥꯕꯤꯔꯛꯀꯗꯕꯒꯤ ꯃꯇꯝ ꯇꯥꯏ ꯍꯥꯏꯕꯀꯣ ꯑꯗꯨꯝ ꯁꯟꯗꯦꯁꯤꯗ ꯑꯗꯨꯝ ꯊꯥꯕꯤꯔꯛꯇꯣꯏ ꯅꯠꯇ꯭ꯔꯣ ꯑꯣ ꯁꯤꯒꯤꯁꯤꯗ ꯑꯗꯨꯝ ꯈꯔ ꯐꯖꯅ ꯊꯥꯕꯤꯔꯣ ꯍꯥꯏꯗꯤ ꯐꯖꯅ ꯌꯦꯡꯕꯤꯔꯒ ꯑꯗꯨꯝ ꯊꯥꯕꯤꯔꯣ

ꯑꯣ ꯐꯔꯦ ꯐꯔꯦ ꯑꯗꯨꯗꯤ ꯑꯗꯨꯗꯤ ꯑꯩ ꯀꯩꯅꯣꯁꯤꯡ ꯑꯗꯨꯝ ꯀꯩꯅꯣ ꯇꯧꯕꯤꯔꯣꯀꯣ ꯀꯔꯤ ꯍꯥꯏꯅꯤ ꯐꯖꯅ ꯑꯗꯨꯝ ꯌꯦꯡꯕꯤꯔꯣ ꯑꯗꯨꯒ ꯑꯗꯨꯝ ꯊꯥꯕꯤꯔꯛꯅꯕ ꯇꯧꯕꯤꯔꯣꯅꯦ ꯑꯩꯗꯤ ꯏꯁꯤꯡꯒꯤ ꯀꯩꯅꯣꯒꯤ ꯎꯝ ꯑꯦ ꯌꯥꯝ ꯅꯨꯡꯉꯥꯏꯖꯔꯦ ꯌꯥꯝ ꯅꯨꯡꯉꯥꯏꯖꯔꯦ ꯊꯝꯃꯦ ꯊꯝꯃꯦ